ꯃꯅꯤꯄꯨꯔꯒꯤ ꯁꯃꯥꯖꯇ ꯅꯨꯄꯤꯕꯨ ꯍꯟꯊꯕ ꯊꯥꯛꯇ ꯊꯝꯃꯤ ꯏꯃꯨꯡꯒꯤ ꯐꯤꯁꯨ ꯐꯤꯖꯥꯝ ꯇꯧꯅꯕ ꯆꯥꯛ ꯊꯣꯡꯅꯕ ꯑꯣꯏꯅ ꯈꯜꯂꯤ ꯍꯥꯏꯔꯤꯕ ꯊꯕꯛꯁꯤꯡ ꯑꯁꯤ ꯅꯨꯄꯤꯁꯤꯡꯅ ꯃꯔꯨ ꯑꯣꯏꯅ ꯇꯧꯏ ꯑꯣꯐꯤꯁꯀꯤ ꯊꯕꯛ ꯆꯠꯂꯒꯁꯨ ꯃꯊꯛꯇ ꯄꯜꯂꯤꯕ ꯊꯕꯛꯁꯤꯡ ꯑꯁꯤ ꯅꯨꯄꯤꯁꯤꯡꯅ ꯇꯧꯗꯕ ꯌꯥꯗꯕ ꯊꯕꯛ ꯉꯥꯛꯇꯅꯤ ꯉꯜꯂꯤꯉꯩ ꯃꯇꯝꯗ ꯃꯅꯤꯄꯨꯔꯒꯤ ꯅꯨꯄꯤꯁꯤꯡ ꯒꯤ ꯊꯧꯗꯥꯡ ꯌꯥꯝꯅ ꯆꯥꯎꯔꯛꯏ ꯔꯥꯅꯤ ꯂꯛꯁꯃꯤ ꯕꯥꯏ ꯅꯨꯄꯥ ꯃꯔꯛꯇ ꯂꯥꯟꯊꯦꯡꯅꯕ ꯌꯥꯎꯗꯨꯅ ꯅꯨꯄꯤ ꯊꯧꯅꯥ ꯎꯠꯈꯤ ꯁꯣꯔꯣꯖꯤꯅꯤ ꯅꯥꯏꯗꯨ ꯏꯟꯗꯤꯔꯥ ꯒꯥꯟꯙꯤ ꯃꯁꯛ ꯊꯣꯛꯄ ꯅꯨꯄꯤꯁꯤꯡ ꯉꯥꯛꯇꯅꯤ ꯚꯥꯔꯠꯀꯤ ꯄ꯭ꯔꯥꯏꯝ ꯃꯤꯅꯤꯁꯇꯔ ꯐꯥꯎꯕ ꯑꯣꯏꯈꯤ ꯍꯧꯖꯤꯛꯇꯤ ꯅꯨꯄꯤ ꯅꯨꯄꯥ ꯔꯥꯏꯠ ꯃꯥꯟꯅꯅ ꯆꯠꯀꯗꯕꯅꯤ ꯍꯥꯏꯗꯨꯅ ꯈꯣꯜꯂꯥꯎ ꯀꯌꯥ ꯑꯃꯁꯨ ꯂꯥꯎꯔꯛꯂꯤ ꯃꯔꯝ ꯑꯗꯨꯅ ꯅꯨꯄꯤꯁꯤꯡꯕꯨ ꯑꯋꯥꯡꯕ ꯊꯥꯛꯇ ꯊꯝꯅꯕ ꯍꯣꯠꯅꯔꯤ